ꯑꯩꯁꯦ ꯊꯥꯞꯂꯕ ꯃꯤꯔꯝꯗ ꯂꯩꯔꯨꯔꯦ ꯑꯩ ꯊꯣꯛꯂꯛꯑꯦ ꯑꯩ ꯊꯣꯛꯂꯛꯑꯦ ꯑꯩꯁꯦ ꯇꯥꯡ ꯃꯉꯥꯗ ꯊꯣꯛꯂꯛꯄꯅꯦ ꯑꯩꯁꯤ ꯊꯕꯛ ꯈꯔ ꯆꯤꯟꯗꯅ ꯅꯣꯏꯗ ꯀꯩꯝ ꯍꯥꯏꯔꯛꯇ꯭ꯔꯦꯅꯦ

ꯑꯁ ꯏꯗꯨꯜ ꯐꯤꯇꯔꯗꯤ ꯆꯠꯀꯗꯝꯃꯤ ꯆꯥꯒꯗꯃꯤ ꯊꯛꯀꯗꯃꯤ ꯀꯣꯏꯒꯗꯃꯤ ꯀꯩꯅꯣꯅꯦ ꯔꯦꯗꯤ ꯂꯩꯔꯕꯣ ꯀꯥꯏ ꯆꯠꯁꯦ ꯍꯥꯏꯔꯤꯃꯣ ꯍꯥꯏꯌꯨꯅꯦ ꯆꯠꯅꯤꯡꯕ ꯃꯐꯝꯗꯨꯗꯤ ꯑꯣ ꯑꯥ ꯈꯪꯉꯦ ꯈꯪꯉꯦ ꯑꯥ ꯑꯥ ꯑꯥꯗꯅꯦ ꯈꯔ ꯂꯥꯞꯄꯦ ꯂꯐꯨꯄꯥꯠ ꯇꯦꯔꯥꯗꯅꯦ ꯑꯦ ꯑꯗꯨꯗꯤ ꯄ꯭ꯔꯤꯊꯤꯕꯤ ꯄ꯭ꯔꯤꯊꯤꯕꯤ ꯋꯥꯡꯃꯗꯅꯤꯅꯦ ꯁꯤꯒꯤ ꯀꯩꯅꯣꯁꯤꯗꯤ ꯂꯩꯔꯦꯗ ꯏꯠꯀꯤ ꯄꯣꯠ ꯆꯩꯗꯤ ꯏꯠ ꯅꯛꯁꯜꯂꯛꯑꯃꯤꯅ ꯑꯩꯗꯤ ꯑꯥꯗꯩ ꯂꯩꯔꯛꯄꯅꯤ ꯑꯩ ꯂꯩꯐꯝꯗꯒꯤ ꯂꯩꯔꯛꯄꯅꯤ ꯄꯣꯠꯇꯨꯁꯨ ꯈꯔ ꯑꯗꯨꯝ ꯁꯤꯒꯗꯤ ꯈꯦꯠꯅꯩꯗꯅ ꯃꯃꯟꯁꯨ ꯈꯦꯠꯅꯩ ꯄꯥꯝꯃꯦ ꯑꯁ ꯃꯣꯏꯅꯁꯨ ꯄꯥꯝꯕꯗ ꯂꯣꯏꯔꯦ ꯁꯜ ꯂꯥꯡꯗꯤ ꯀꯃꯥꯏ ꯇꯧꯔꯒꯦ ꯁꯜ ꯂꯥꯡ ꯀꯃꯥꯏ ꯇꯧꯔꯒꯦ ꯌꯦꯡꯉꯕꯣ

ꯑꯣ ꯆꯠꯂꯁꯤ ꯆꯠꯂꯁꯤ ꯑꯗꯨꯃ ꯌꯦꯡꯁꯜꯂꯨꯔꯁꯤ ꯏꯠꯀꯤꯅꯤꯅ ꯈꯔ ꯉꯟꯅ ꯂꯧꯔꯨꯔꯒ ꯈꯔ ꯊꯥꯛꯇ꯭ꯔꯗꯤ ꯃꯁꯥꯗꯨ ꯅꯣꯏꯔꯣꯏꯕ

ꯑꯣ ꯀꯩꯕꯨꯜ ꯂꯝꯖꯥꯎꯗ ꯆꯠꯂ ꯂꯣꯏꯔꯦ ꯀꯩꯅꯣ ꯑꯩ ꯂꯥꯛꯑꯒꯦ ꯑꯩ ꯂꯥꯛꯑꯒꯦ ꯑꯩ ꯍꯌꯦꯡ ꯄꯨꯡ ꯇꯔꯨꯛ ꯑꯗꯨꯃꯥꯏꯅ ꯇꯔꯦꯠ ꯑꯗꯨꯃꯥꯏꯅ ꯌꯧꯁꯜꯂꯛꯑꯒꯦ ꯑꯗꯨꯒ ꯆꯥꯛ ꯆꯈꯣꯝ ꯑꯃꯃꯝ ꯆꯥꯔꯒ ꯑꯗꯨꯝ ꯁꯟꯗꯨ ꯌꯦꯡꯕ ꯆꯠꯂꯁꯦ ꯃꯁꯖꯤꯠ ꯑꯆꯧꯕꯗ ꯑꯣꯏꯅ ꯌꯥꯎꯔꯁꯦ ꯑꯗꯨꯅ ꯈꯔ ꯈꯨꯗꯣꯡ ꯆꯥꯔꯅꯤ ꯏꯗꯤꯒꯥꯗꯤ ꯈꯔ ꯂꯥꯞꯄꯦꯕ ꯂꯥꯞꯅ ꯆꯠꯄꯕꯨꯗꯤ ꯐꯩ ꯂꯥꯞꯅ ꯆꯠꯄꯕꯨꯗꯤ ꯐꯩ ꯑꯗꯨꯕꯨ ꯑꯩꯈꯣꯏꯗ ꯈꯤꯇꯪ ꯅꯨꯡꯉꯥꯏꯇꯕ ꯍꯥꯏꯗꯨ ꯑꯣꯏꯔꯦ ꯂꯥꯞꯃꯟꯕꯁꯤꯗ ꯑꯣ ꯆꯠꯁꯦ ꯂꯩꯔꯁꯦ ꯍꯤꯗꯤꯒꯥꯗ ꯂꯩꯒꯗꯝꯅꯤ ꯈꯣꯏꯗ ꯂꯥꯛꯄꯗꯨ

ꯍꯣꯏ ꯍꯣꯏ ꯍꯌꯦꯡ ꯅꯨꯡꯊꯤꯟ ꯅꯨꯃꯤꯗꯥꯡ ꯋꯥꯏꯔꯝ ꯍꯥꯏꯐꯦꯠ ꯆꯠꯂꯨꯔꯁꯦ ꯀꯨꯔꯇꯥ ꯄꯥꯏꯖꯃꯥꯟꯗꯤ ꯌꯣꯟꯕ ꯃꯐꯝ ꯐꯖꯕ ꯑꯃ ꯂꯩꯔꯦꯕ ꯁꯤ ꯀꯛꯆꯤꯡ ꯃꯅꯨꯡꯗꯅꯤ ꯐꯖꯔꯦ ꯐꯖ ꯐꯖꯕ ꯌꯣꯜꯂꯦ ꯀꯛꯆꯤꯡ ꯃꯅꯨꯡꯗꯗꯤ ꯌꯥꯏ ꯀꯨꯔꯇꯥ ꯃꯦꯀꯥꯞꯀ ꯌꯣꯜꯂꯤꯃꯦ ꯅꯨꯄꯤ ꯑꯉꯥꯡꯒꯤ ꯃꯦꯀꯥꯞ ꯁꯜꯋꯥꯔꯒ ꯌꯣꯜꯂꯤ ꯀꯛꯆꯤꯡ ꯃꯅꯨꯡꯗ ꯆꯠꯂꯗꯤ ꯄꯨꯟꯅ ꯂꯩꯔꯛꯑꯒꯦ ꯇꯧꯕꯅꯤꯅꯦ ꯑꯅꯤꯔꯛ ꯊꯣꯛꯇ꯭ꯔꯁꯨ ꯀꯛꯆꯤꯡꯒꯤ ꯇꯥ ꯔꯣꯖꯦꯟꯗ꯭ꯔꯣꯅ ꯌꯣꯟꯕꯅꯦꯕ ꯃꯦꯀꯥꯞꯇꯣ ꯑꯁ ꯌꯥꯝ ꯐꯖꯩ ꯑꯣ ꯀꯨꯔꯕꯥꯅꯤ ꯇꯧꯒꯅꯤ ꯑꯜꯂꯥꯅ ꯉꯝꯍꯜꯂꯗꯤ ꯀꯨꯔꯕꯥꯅꯤ ꯁꯨꯡꯁꯣꯏ ꯁꯣꯏꯗꯅ ꯇꯧꯒꯅꯤ ꯀꯨꯔꯕꯥꯅꯤ ꯀꯨꯔꯕꯥꯅꯤ ꯇꯧꯒꯗꯣꯔꯤ ꯅꯠꯇ꯭ꯔꯣ ꯑꯣ ꯌꯥꯝ ꯉꯟꯅ ꯇꯧꯔꯗꯤ ꯌꯥꯝ ꯐꯔꯦ ꯅꯛꯁꯜꯂꯒ ꯇꯧꯕꯁꯤꯗꯤ ꯍꯣꯏ ꯃꯁꯤꯠ ꯑꯆꯧꯕꯗ ꯇꯧꯔꯁꯦ ꯑꯗꯨꯅ ꯈꯔ ꯑꯩꯈꯣꯏꯗ ꯅꯨꯡꯉꯥꯏꯔꯅꯦꯕ ꯅꯛꯄꯅꯤꯅ ꯅꯪ ꯆꯠꯀꯅꯤ ꯍꯥꯏ ꯑꯗꯨ ꯈꯪꯗ꯭ꯔꯤ ꯅꯛꯁꯜꯂꯛꯑ ꯀꯥꯟꯗ ꯈꯟꯅꯔꯒꯦ ꯍꯧꯕ ꯍꯩꯔꯗꯤ ꯍꯧꯖꯔꯅꯤ ꯀꯩꯅꯣ

ꯇꯥꯏꯌꯦ ꯇꯥꯏꯌꯦ ꯄꯩꯁꯥ ꯌꯥꯝ ꯆꯪꯕꯖꯥꯠꯂꯣ ꯍꯥꯏꯁꯤꯕꯨ ꯑꯩꯗꯤ ꯑꯩꯗꯤ ꯑꯍꯥꯟꯕꯅꯤꯅꯦ ꯍꯥꯏꯗꯤ ꯏꯠꯏꯠ ꯃꯇꯨꯡꯗ ꯑꯣꯏꯅ ꯏꯠ ꯃꯇꯨꯡꯗ ꯑꯣꯏꯅ ꯆꯠꯍꯟꯕ ꯇꯥꯔꯦ

ꯑꯍꯦ ꯄꯩꯁꯥ ꯄꯥꯏꯗ꯭ꯔꯗꯤ ꯌꯥꯗ꯭ꯔꯦꯅꯦ ꯏꯠ ꯂꯥꯛꯑꯁꯨ ꯏꯠꯀꯤ ꯐꯤ ꯑꯃ ꯂꯩꯒꯗꯣꯔꯤꯁꯤ ꯄꯩꯁꯥꯁꯤ ꯑꯥ ꯌꯧꯔꯦꯕ

ꯀꯔꯤ ꯀꯔꯤ ꯌꯥꯗꯦꯕ

ꯌꯦꯟꯁꯨ ꯊꯣꯡꯉꯒꯦ ꯁꯟꯁꯨ ꯊꯣꯡꯉꯒꯦ ꯂꯣꯏꯃꯛ ꯊꯣꯡꯉꯒꯦ ꯀꯩꯅꯣ ꯍꯥꯏꯐꯦꯠ ꯈꯟꯅꯁꯤꯅꯦ

ꯑꯣ ꯑꯥꯗ ꯄꯨꯅꯕ ꯑꯣ ꯆꯠꯅꯕꯤ ꯑꯣꯏꯔꯦ ꯑꯗꯨꯗꯣ ꯑꯣ ꯌꯦꯡꯕ ꯇꯥꯔꯦꯅꯦꯀꯣ ꯂꯥꯛꯑꯣ ꯂꯥꯛꯑꯣ ꯑꯗꯨꯒ ꯈꯟꯅꯔꯁꯤ

ꯉꯝꯍꯜꯂꯗꯤ ꯁꯟ ꯑꯣꯏꯅ ꯑꯃ ꯑꯣꯏꯅ ꯇꯧꯅꯤ ꯑꯩꯁꯨ ꯋꯥꯈꯜ ꯂꯩꯔꯤꯃꯤ

ꯍꯣꯏ ꯃꯤꯒ ꯄꯛꯁꯟꯕꯅꯁꯦ ꯒꯔꯕꯔꯁꯨ ꯈꯔ ꯂꯩꯗꯅꯀꯣ

ꯃꯥꯟꯅꯤ ꯃꯥꯟꯅꯤ ꯑꯗꯨꯅ ꯑꯃ ꯇꯧꯕꯅ ꯐꯩ ꯃꯥꯟꯅꯦ ꯑꯃ ꯍꯦꯛ ꯊꯥꯉꯩ ꯁꯦꯡꯅ ꯑꯩꯅ ꯇꯧꯒꯤꯕꯅ ꯐꯩꯑꯕ ꯑꯁ ꯃꯥꯟꯅꯤ ꯃꯥꯟꯅꯤ ꯅꯤꯡꯍꯟꯅꯗꯦ ꯅꯤꯡꯍꯟꯅꯗꯦ

ꯂꯥꯡꯒꯗꯝꯅꯤ ꯏꯠꯁꯤꯗꯤ ꯀꯥꯏ ꯀꯥꯏ ꯀꯥꯏ ꯆꯠꯁꯦꯕ ꯍꯟꯗꯛ ꯏꯠꯁꯦ ꯆꯠꯅꯤꯡꯕ ꯃꯐꯝ ꯅꯪꯅ ꯆꯠꯅꯤꯡꯕ ꯃꯐꯝ ꯍꯥꯏꯕ ꯂꯐꯨꯄꯥꯠ ꯇꯦꯔꯥ ꯄ꯭ꯔꯤꯊꯤꯕꯤ ꯋꯥꯡꯃꯗꯣ ꯑꯗ ꯑꯣꯏ ꯆꯠꯂꯁꯤꯅꯦ ꯍꯥꯏꯔꯛꯏꯕ ꯂꯝ ꯃꯌꯥꯝꯁꯤ ꯄꯨꯔꯥ ꯄꯤꯊ꯭ꯔꯤꯕꯤ ꯋꯥꯡꯃ ꯉꯥꯛꯇꯅꯦꯕ

ꯑꯁ ꯍꯩꯀꯛꯇꯨ ꯃꯣꯏꯔꯥꯡꯗ ꯆꯥꯅꯤꯡꯉꯗꯤ ꯂꯧꯔꯨꯕ ꯌꯥꯕꯅꯤ ꯉꯁꯥꯏꯇ ꯂꯧꯕ ꯂꯥꯛꯑꯣꯅ ꯍꯥꯏꯔꯛꯑꯝꯕꯅꯤ ꯉꯔꯥꯡ ꯅꯍꯥꯟ ꯃꯣꯏ ꯂꯝ ꯀꯣꯏꯕ ꯆꯠꯂꯨꯕꯒꯤ ꯑꯩꯈꯣꯏ ꯏꯃꯥꯟꯅꯕꯤ ꯏꯃꯥꯟꯅꯕꯁꯤꯡꯅ ꯎꯝ ꯎꯝ ꯑꯥ ꯌꯥꯏ ꯏꯠꯁꯤꯗꯤ ꯃꯩ ꯆꯠꯍꯟꯒꯗꯝꯅꯤ ꯍꯟꯗꯛ ꯏꯗꯁꯦ ꯈꯪꯄꯣꯟꯇꯦ ꯂꯥꯛꯏꯉꯥꯏꯁꯤꯗ ꯂꯥꯛꯏꯉꯥꯏꯁꯤꯗ ꯃꯔꯝ ꯆꯥꯅ ꯈꯔ ꯇꯧꯍꯧꯁꯦꯕ ꯈꯪꯗꯦꯅꯦ

ꯃꯥꯟꯅꯤ ꯃꯥꯟꯅꯤ ꯃꯥꯟꯅꯤ ꯃꯥꯟꯅꯤ ꯎꯝ ꯑꯗꯩ ꯏꯠꯀꯤ ꯋꯥꯈꯟ ꯈꯇꯅꯤ ꯇꯥꯎꯅꯔꯤꯁꯦ ꯍꯧꯖꯤꯛꯁꯦ ꯃꯤꯁꯤꯡꯁꯦ ꯅꯠꯇ꯭ꯔꯣ ꯍꯣꯏ ꯍꯣꯏ ꯍꯣꯏ ꯏꯠ ꯃꯌꯥꯗ ꯋꯥꯔꯤ ꯁꯥꯔꯁꯦ ꯑꯩꯁꯨ ꯍꯌꯦꯡ ꯀꯣꯏꯊꯣꯔꯛꯀꯦ ꯍꯣꯏ ꯍꯣꯏ ꯍꯣꯏ ꯍꯌꯦꯡ ꯂꯥꯛꯑꯒꯦ ꯍꯣꯏ ꯍꯣꯏ ꯍꯣꯏ ꯍꯣꯏ ꯍꯣꯏ ꯍꯣꯏ ꯒꯨꯠ ꯕꯥꯏ ꯒꯨꯠ ꯕꯥꯏ